ꯑꯩꯒꯤ ꯄꯨꯟꯁꯤꯗ ꯀꯥꯎꯔꯣꯏꯗꯕ ꯑꯩꯉꯣꯟꯗ ꯌꯥꯝꯅ ꯄꯨꯟꯁꯤꯒꯤ ꯑꯣꯏꯕꯗ ꯀꯥꯟꯅꯒꯗꯕ ꯑꯗꯨꯒꯨꯝꯂꯕ ꯊꯧꯗꯣꯛ ꯀꯌꯥ ꯃꯔꯨꯝ ꯑꯃꯗꯤ ꯑꯩꯒꯤ ꯄꯨꯟꯁꯤꯗ ꯇꯝꯖꯅꯤꯉꯉꯥꯏ ꯑꯣꯏꯕ ꯀꯌꯥ ꯃꯔꯨꯝ ꯑꯩꯅ ꯀꯣꯂꯦꯖ ꯂꯥꯏꯐ ꯀꯤ ꯇꯥꯏꯃꯤꯡꯗ ꯑꯩꯅ ꯀꯣꯂꯦꯖꯀꯤ ꯑꯍꯥꯟꯕ ꯐꯥꯔꯁꯠ ꯁꯤꯃꯤꯁꯇꯔ ꯀꯥꯕ ꯍꯧꯔꯛꯄꯒꯤ ꯇꯥꯏꯃꯤꯡꯁꯤꯗ ꯑꯩ ꯏꯁꯥꯁꯤ ꯀꯣꯂꯦꯖꯀꯤ ꯏꯁꯇꯨꯗꯦꯟ ꯌꯨꯅꯤꯌꯟ ꯏꯂꯦꯛꯁꯟꯁꯤꯗ ꯑꯩ ꯂꯦꯞꯅꯤꯡꯕꯒꯤ ꯑꯄꯥꯝꯕ ꯑꯩꯉꯣꯟꯗ ꯐꯥꯎꯈꯤ ꯑꯗꯨꯕꯨ ꯑꯩꯅ ꯆꯍꯤ ꯑꯃ ꯂꯩꯔꯕ ꯃꯇꯨꯡ ꯐꯣꯔ ꯁꯤꯃꯤꯁꯇꯔ ꯀꯥꯔꯛꯄꯒꯤ ꯇꯟꯖꯥꯁꯤꯗ ꯑꯩ ꯏꯂꯦꯛꯁꯟꯁꯤ ꯇꯧꯅꯤꯡꯕꯒꯤ ꯑꯄꯥꯝꯕ ꯂꯩꯕꯗꯨꯅ ꯃꯔꯝ ꯑꯣꯏꯔꯒ ꯑꯩ ꯏꯂꯦꯛꯁꯟꯒꯤꯗꯃꯛꯇ ꯀꯣꯂꯦꯖꯀꯤ ꯏꯁꯇꯨꯗꯦꯟꯁꯤꯡꯗ ꯑꯃꯗꯤ ꯏꯁꯇꯨꯗꯦꯟꯒꯤ ꯋꯦꯜꯐꯤꯌꯥꯔꯒꯤꯗꯃꯛꯇ ꯈꯜꯂꯒ ꯑꯩꯅ ꯉꯝꯖꯕ ꯃꯈꯩ ꯃꯇꯦꯡ ꯄꯥꯡꯗꯨꯅ ꯑꯃꯗꯤ ꯑꯩꯕꯨ ꯅꯨꯡꯁꯤꯕꯤꯅꯕ ꯑꯩꯕꯨ ꯌꯥꯕꯤꯅꯕ ꯈꯟꯗꯨꯅ ꯑꯩꯅ ꯌꯥꯝꯅ ꯀꯟꯅ ꯍꯣꯠꯅꯖꯔꯛꯈꯤ ꯑꯗꯨꯕꯨ ꯑꯩꯅ ꯏꯂꯦꯛꯁꯟ ꯑꯁꯤ ꯂꯦꯞꯅꯕꯒꯤꯗꯃꯛꯇ ꯀꯟꯅ ꯍꯣꯠꯅꯔꯕ ꯃꯇꯨꯡꯗ ꯏꯂꯦꯛꯁꯟ ꯅꯛꯁꯤꯜꯂꯛꯑꯒ ꯏꯂꯦꯛꯁꯟ ꯍꯥꯏꯕꯁꯤ ꯃꯅꯨꯡ ꯃꯄꯥꯟ ꯅꯥꯏꯕ ꯑꯃ ꯑꯣꯏꯔꯝꯈꯤ ꯑꯗꯨꯕꯨ ꯑꯩꯗꯤ ꯑꯍꯥꯟꯕ ꯂꯦꯞꯄꯨꯕꯅ ꯃꯔꯝ ꯑꯣꯏꯔꯒ ꯃꯅꯨꯡ ꯃꯄꯥꯟ ꯅꯥꯏ ꯍꯥꯏꯕꯁꯤ ꯈꯪꯈꯤꯗꯦ ꯑꯗꯨꯕꯨ ꯏꯂꯦꯛꯁꯟꯁꯤ ꯑꯩ ꯁꯨꯝ ꯅꯛꯁꯤꯜꯂꯛꯑꯒ ꯃꯅꯨꯡ ꯃꯄꯥꯟ ꯅꯥꯏꯕ ꯀꯌꯥ ꯃꯔꯨꯝ ꯂꯩꯔꯝꯕꯅ ꯃꯔꯝ ꯑꯣꯏꯔꯒ ꯑꯩꯅ ꯏꯂꯦꯛꯁꯟꯁꯤ ꯃꯥꯏꯊꯤꯕ ꯍꯥꯏꯕꯗꯣ ꯑꯣꯏꯈꯤ ꯑꯗꯨꯕꯨ ꯏꯂꯦꯛꯁꯟ ꯑꯁꯤ ꯃꯥꯏꯊꯤꯔꯕ ꯃꯇꯨꯡꯗ ꯏꯂꯦꯛꯁꯟꯁꯤꯗ ꯀꯔꯝꯕ ꯀꯔꯝ ꯀꯔꯝꯕ ꯃꯑꯣꯡꯗ ꯀꯔꯤ ꯀꯔꯤ ꯂꯥꯜꯂꯣꯡ ꯂꯩꯒꯦ ꯍꯥꯏꯕꯗꯨ ꯑꯗꯨꯗ ꯑꯩꯅ ꯃꯥꯏꯊꯤꯔꯕ ꯃꯇꯨꯡꯗ ꯄꯨꯝꯅꯃꯛ ꯑꯩꯅ ꯈꯪꯂꯛꯈꯤ ꯑꯗꯨꯕꯨ ꯑꯩꯅ ꯇꯧꯔꯨꯕ ꯈꯨꯗꯤꯡꯃꯛ ꯑꯁꯤ ꯃꯤꯌꯥꯝꯅ ꯅꯨꯡꯁꯤꯕꯤꯅꯕꯅꯤ ꯍꯥꯏꯅ ꯑꯩꯅ ꯀꯟꯅ ꯍꯣꯠꯅꯕ ꯇꯥꯔꯒꯁꯨ ꯏꯂꯦꯛꯁꯟ ꯍꯥꯏꯕꯁꯤꯗꯤ ꯃꯅꯨꯡ ꯃꯄꯥꯟ ꯅꯥꯏꯕ ꯑꯣꯏꯕꯅ ꯃꯔꯝ ꯑꯣꯏꯔꯒ ꯏꯂꯦꯛꯁꯟꯒꯤ ꯑꯐ ꯐꯠꯇꯕ ꯈꯨꯗꯤꯡꯃꯛꯁꯤ ꯑꯩꯅ ꯏꯂꯦꯛꯁꯟ ꯂꯣꯏꯔꯕ ꯃꯇꯨꯡꯗ ꯏꯂꯦꯛꯁꯟꯒꯤ ꯏꯁꯇꯦꯖꯤꯁ ꯈꯨꯗꯤꯡꯃꯛ ꯑꯗꯨ ꯑꯩꯅ ꯚꯣꯠ ꯇꯨꯔꯕ ꯃꯇꯨꯡꯗ ꯈꯪꯕ ꯉꯝꯈꯤ ꯃꯁꯤꯕꯨ